ꯑꯩꯈꯣꯏꯒꯤ ꯁꯣꯁꯦꯜ ꯃꯦꯗꯤꯌꯥꯒꯤ ꯄ꯭ꯂꯦꯠꯐꯣꯝꯅ ꯑꯩꯈꯣꯏꯒꯤ ꯑꯥꯔꯠꯀꯤ ꯀꯂꯥꯒꯤ ꯁꯤꯒꯨꯝꯕꯗ ꯂꯩꯔꯤꯕ ꯃꯤꯑꯣꯏꯁꯤꯡꯗ ꯄꯤꯕ ꯀꯥꯟꯅꯕ ꯍꯥꯏꯔꯒꯗꯤ ꯑꯩꯈꯣꯏ ꯑꯥꯔꯠ ꯑꯁꯦ ꯐꯖꯅꯕ ꯏꯁꯥꯅ ꯅꯨꯡꯉꯥꯏꯕꯒꯤ ꯄꯥꯝꯕꯒꯤꯁꯨ ꯌꯦꯛꯑꯦ ꯑꯗꯨꯕꯨ ꯑꯩꯈꯣꯏꯁꯨ ꯃꯁꯤꯅ ꯑꯩꯈꯣꯏꯒꯤ ꯁꯦꯟꯃꯤꯠꯂꯣꯟ ꯑꯃꯁꯨ ꯑꯣꯏꯅ ꯁꯤꯖꯤꯟꯅꯕꯅꯤꯅ ꯄꯩꯁꯥ ꯇꯥꯟꯕꯗꯁꯨ ꯃꯁꯤ ꯑꯩꯈꯣꯏꯒꯤ ꯂꯩꯒꯗꯧꯔꯤꯕ ꯃꯤꯁꯤꯡꯁꯤꯗ ꯑꯩꯒꯤ ꯁꯤꯒꯨꯝꯕ ꯑꯌꯦꯛꯄ ꯂꯩ ꯍꯥꯏꯕꯁꯦ ꯍꯦꯟꯅ ꯈꯪꯍꯟꯅꯕꯒꯤ ꯑꯆꯧꯕ ꯏꯂꯥꯏ ꯂꯥꯏꯅ ꯃꯤꯅ ꯑꯃꯨꯛ ꯃꯌꯨꯝꯗꯒꯤ ꯊꯣꯛꯂꯛꯇ꯭ꯔꯒꯁꯨ ꯃꯌꯨꯝꯗ ꯑꯗꯨꯝ ꯂꯩꯅ ꯂꯩꯅ ꯎꯕ ꯌꯥꯕ ꯃꯐꯝ ꯑꯃ ꯄꯤ ꯃꯁꯤꯗ ꯅꯠꯇꯅ ꯑꯩꯈꯣꯏꯒꯤ ꯑꯇꯧꯞ ꯑꯇꯧꯞꯄ ꯃꯐꯝꯗ ꯂꯩꯔꯤꯕ ꯑꯥꯔꯇꯤꯁ ꯃꯌꯥꯝ ꯑꯃꯒ ꯈꯪꯅꯕꯒꯤ ꯈꯨꯗꯣꯡꯆꯥꯕ ꯑꯃꯅ ꯀꯔꯤ ꯌꯦꯛꯏ ꯑꯃꯅ ꯀꯩ ꯇꯧꯔꯤ ꯑꯅꯧ ꯑꯅꯧꯕ ꯀꯩ ꯇꯧꯕ ꯌꯥꯏ ꯍꯥꯏꯕ ꯈꯟꯅꯕ ꯌꯥꯕꯗꯨꯒꯤ ꯈꯨꯗꯣꯡꯆꯥꯕꯁꯨ ꯄꯤ ꯂꯣꯏꯅ ꯂꯣꯏꯅꯅ ꯑꯩꯈꯣꯏꯒꯤ ꯃꯅꯤꯄꯨꯔ ꯃꯅꯨꯡ ꯈꯛꯇ ꯅꯠꯇꯕ ꯑꯇꯣꯞꯄ ꯏꯕꯟ ꯑꯩꯈꯣꯏꯒꯤ ꯐꯣꯔꯦꯟ ꯀꯟꯇ꯭ꯔꯤꯗ ꯂꯩꯔꯤꯕꯁꯤꯡ ꯃꯈꯣꯏꯗꯒꯤ ꯐꯥꯎꯕ ꯑꯩꯈꯣꯏꯒꯤ ꯀꯁꯇꯃꯔꯁꯦ ꯑꯗꯨꯝ ꯐꯪꯉꯦ ꯁꯤꯒꯤ ꯈꯨꯊꯥꯡꯗꯒꯤ ꯑꯗꯨꯒ ꯑꯩꯅ ꯈꯪꯕ ꯑꯩꯅ ꯐꯣꯂꯣ ꯇꯧꯕ ꯈꯣꯏꯒꯤ ꯌꯨꯇ꯭ꯌꯨꯞ ꯆꯦꯅꯦꯜ ꯍꯥꯏꯔꯒꯗꯤ ꯑꯩꯅ ꯈ꯭ꯋꯥꯏ ꯄꯥꯝꯖꯕ ꯑꯃ ꯍꯥꯏꯒꯦ ꯂꯩꯕꯗꯤ ꯃꯌꯥꯝ ꯂꯩ ꯑꯩꯈꯣꯏꯒꯤ ꯃꯥꯔꯀꯣ ꯕꯨꯆꯤꯅ ꯑꯩꯈꯣꯏꯒꯤ ꯑꯥꯔꯇꯤꯁ ꯑꯝ ꯂꯩ ꯃꯥꯍꯛꯁꯦ ꯑꯩꯈꯣꯏꯒꯤ ꯗꯤꯁꯅꯤꯒꯤ ꯀꯩꯒꯤ ꯐꯤꯂꯝꯒꯤꯗ ꯑꯗꯨꯝ ꯀꯨꯏꯅ ꯆꯥꯍꯤ ꯑꯦꯛꯁꯄꯔꯦꯟꯁ ꯃꯌꯥꯝ ꯑꯃ ꯂꯩꯔꯒ ꯂꯩꯔꯛꯂꯕ ꯅꯨꯄꯥꯅꯤ ꯑꯗꯨꯒ ꯃꯥꯒꯤ ꯆꯦꯅꯦꯜꯁꯤꯅ ꯑꯣꯏꯅ ꯃꯌꯥꯝꯗꯒꯤ ꯑꯩꯅ ꯍꯦꯟꯅ ꯄꯥꯝꯕꯒꯤ ꯃꯔꯝꯗꯤ ꯑꯩꯈꯣꯏꯒꯤ ꯑꯩ ꯏꯁꯥꯗꯤ ꯏꯁꯥꯅ ꯇꯝꯖꯕꯅꯦ ꯑꯩꯈꯣꯏꯒꯤ ꯑꯣꯖꯥ ꯑꯃꯒꯤ ꯃꯈꯥꯗ ꯇꯝꯂꯛꯄ ꯅꯠꯇꯦ ꯑꯗꯨꯅ ꯑꯩꯅ ꯈꯪꯍꯧꯗꯕ ꯑꯈꯣꯏꯒꯤ ꯃꯀꯨꯞ ꯃꯇꯥ ꯃꯔꯨ ꯑꯣꯏꯕ ꯆꯪꯗꯕ ꯌꯥꯗꯕ ꯑꯩꯅꯗꯤ ꯈꯪꯍꯧꯗ꯭ꯔꯕ ꯃꯌꯥꯝꯁꯤꯡ ꯑꯁꯦ ꯃꯥꯒꯤ ꯃꯇꯦꯡꯗꯒꯤ ꯑꯩꯅ ꯂꯣꯏꯅ ꯈꯪꯕ ꯐꯪꯉꯦ ꯑꯗꯨꯒꯤ ꯃꯊꯛꯇ ꯃꯥꯅ ꯑꯩꯅ ꯈꯪꯍꯧꯗꯕ ꯄꯣꯠꯂꯝꯁꯤꯡ ꯑꯁꯦ ꯂꯣꯏꯅ ꯑꯔꯥꯏꯕ ꯃꯥꯑꯣꯡꯗ ꯃꯊꯪ ꯃꯅꯥꯎ ꯅꯥꯏꯅ ꯂꯣꯏꯅ ꯁꯤꯟꯗꯣꯛꯑꯒ ꯊꯝꯂꯝꯕ ꯑꯗꯨꯒ ꯑꯩꯈꯣꯏꯒꯤ ꯑꯩꯅ ꯈꯪꯗ꯭ꯔꯤꯕ ꯄꯣꯠꯁꯦ ꯇꯥꯛꯄ ꯃꯇꯝꯗꯁꯨ ꯌꯥꯝꯅ ꯂꯥꯏꯊꯣꯛꯍꯜꯂꯒ ꯄ꯭ꯔ ꯍꯥꯏꯁꯦ ꯐꯖꯕ ꯄ꯭ꯔꯃꯥꯟ ꯄꯥꯟꯊꯩ ꯄꯨꯊꯣꯛꯑꯒ ꯈꯨꯗꯝ ꯀꯩ ꯀꯩ ꯂꯣꯏꯅ ꯄꯤꯔꯒ ꯍꯦꯟꯅ ꯃꯃꯨꯠ ꯇꯥꯅ ꯈꯪꯅꯕꯒꯤꯗꯃꯛꯇ ꯌꯥꯝꯅ ꯂꯥꯏꯅ ꯁꯦꯝꯃꯦ ꯃꯥꯅ ꯁꯦꯝꯕꯁꯦ ꯑꯗꯨꯅ ꯑꯩꯒꯤ ꯑꯣꯏꯅꯗꯤ ꯌꯨꯇ꯭ꯌꯨꯞ ꯆꯦꯅꯦꯜꯁꯦ ꯍꯧꯖꯤꯛꯀꯤ ꯑꯩꯈꯣꯏꯒꯤ ꯏꯇꯥꯂꯤ ꯃꯆꯥ ꯃꯥꯔꯀꯣ ꯕꯨꯆꯤꯁꯦ ꯃꯥ ꯑꯣꯏꯅ ꯍꯥꯏꯖꯒꯦ